ꯍꯜꯂꯣ ꯑꯁ ꯋꯥꯇꯔ ꯑꯦꯃ꯭ꯌꯨꯁꯃꯦꯟ ꯄꯥꯔꯛꯇ ꯀꯣꯏꯔꯒ ꯉꯁꯤꯁꯦ ꯌꯥꯝꯅ ꯉꯟꯅ ꯂꯩꯔꯦꯅꯦ ꯑꯩꯈꯣꯏꯗꯤ ꯏꯅꯥꯎꯈꯣꯏꯗꯤ ꯂꯥꯛꯇꯦꯕ ꯑꯩꯁ ꯁꯤ ꯄꯥꯔꯛꯇꯗꯤ ꯌꯥꯝ ꯅꯨꯡꯉꯥꯏꯕꯅꯦ ꯂꯩꯁꯥꯕꯤ ꯄꯥꯈꯪ ꯖꯒꯣꯏ ꯁꯥꯔꯒ ꯗꯥꯟꯁ ꯇꯧꯃꯤꯟꯅꯔꯒ ꯌꯥꯝ ꯊꯤꯅ ꯂꯥꯎꯑꯣ

ꯍꯣꯏ ꯍꯣꯏ ꯁꯤ ꯁꯤ ꯃꯐꯝꯗꯤ ꯌꯥꯝꯁꯨ ꯅꯨꯡꯉꯥꯏ ꯐꯖꯅ ꯗꯦꯀꯣꯔꯁꯟ ꯇꯧꯔꯒ ꯐꯖꯅ ꯂꯩꯐꯝꯁꯨ ꯅꯨꯡꯉꯥꯏ ꯆꯥꯐꯝ ꯔꯦꯁꯇꯨꯔꯦꯟꯁꯨ ꯂꯩꯑꯦ ꯑꯇꯥꯡꯕꯁꯨ ꯂꯩꯑꯦ ꯑꯍꯣꯡꯕꯁꯨ ꯂꯩꯑꯦ ꯂꯣꯏꯅ ꯐꯪꯉꯦ ꯑꯩꯈꯣꯏꯅ ꯆꯥꯕ ꯌꯥꯕ ꯀꯣ ꯌꯥꯝ ꯅꯨꯡꯉꯥꯏꯕ ꯖꯥꯠꯅꯦ ꯄꯥꯔꯠꯁꯤꯗꯤ ꯑꯩꯈꯣꯏ ꯃꯅꯤꯄꯨꯔꯁꯤꯗ ꯁꯤꯅ ꯇꯣꯞ ꯇꯥꯅꯤ ꯑꯗꯨꯅ ꯃꯇꯝ ꯁꯪꯉꯗꯤ ꯅꯈꯣꯏꯁꯨ ꯂꯥꯛꯎ ꯀꯣꯏꯕ ꯂꯥꯛꯎ ꯌꯦꯡꯕ ꯂꯥꯛꯎ ꯌꯥꯝ ꯐꯖꯩ ꯌꯥꯝꯁꯨ ꯅꯨꯡꯉꯥꯏ ꯂꯩꯁꯥ ꯄꯥꯈꯪꯁꯨ ꯄꯤꯛ ꯊꯜꯂꯦ ꯃꯤꯁꯦ ꯂꯦꯞꯄꯗꯤ ꯆꯠꯄ ꯂꯥꯛꯄ ꯃꯤꯁꯦ ꯂꯦꯞꯇꯦꯕꯣ ꯑꯗꯨꯝ ꯂꯥꯛꯑꯦ ꯑꯗꯨ ꯃꯈꯣꯏꯁꯦ ꯄꯨꯡ ꯄꯨꯡ ꯅꯤꯄꯥꯜꯗꯒꯤ ꯒꯦꯠ ꯍꯥꯡꯈ꯭ꯔꯕꯅꯦ ꯑꯌꯨꯛ ꯀꯣ ꯑꯗꯨꯒ ꯄꯨꯡ ꯃꯉꯥꯗ ꯒꯦꯠ ꯊꯤꯡꯕ ꯎꯝ ꯄꯨꯡ ꯃꯉꯥꯗ ꯒꯦꯠ ꯊꯤꯡꯕ ꯑꯗꯨꯐꯥꯎ ꯄꯨꯡ ꯑꯩꯠ ꯄꯨꯡ ꯅꯤꯄꯥꯜꯗꯒꯤ ꯄꯨꯡ ꯃꯉꯥꯐꯥꯎ ꯑꯩꯈꯣꯏꯅ ꯑꯦꯟꯖꯣꯏ ꯇꯧꯒꯦꯔ ꯇꯧ ꯑꯩꯗꯤ ꯒꯦꯝ ꯁꯥꯟꯅꯒꯦꯔ ꯑꯦꯟꯖꯣꯏ ꯇꯧꯒꯦꯔ ꯊꯛꯀꯦꯔ ꯑꯗꯨꯝ ꯀꯨꯁꯤ ꯑꯩꯈꯣꯏꯅ ꯑꯗꯨꯝ ꯑꯄꯥꯝꯕ ꯇꯧꯕ ꯌꯥꯏ ꯃꯇꯝ ꯁꯪꯉꯗꯤ ꯀꯣꯏꯕ ꯂꯥꯛꯎ ꯀꯣ ꯎꯝ ꯅꯠꯇ꯭ꯔꯗꯤ ꯀꯣꯟꯅ ꯅꯨꯡꯉꯥꯏꯔꯣꯏꯍꯦ ꯑꯁ ꯑꯗꯨ ꯄꯥꯔꯠꯁꯦ ꯑꯩ ꯌꯥꯎꯗ꯭ꯔꯤ ꯑꯗꯨ ꯄꯥꯔꯇꯦ ꯑꯗꯨꯝ ꯋꯥꯈꯜꯗ ꯂꯩꯔꯕꯅꯤꯅ ꯃꯇꯝ ꯁꯪꯕ ꯀꯥꯟꯗ ꯅꯈꯣꯏꯅ ꯁꯨꯇꯤ ꯐꯪꯕ ꯀꯥꯟꯗ ꯅꯪꯒꯤ ꯄꯥꯔꯠꯅꯔꯁꯨ ꯑꯗꯨꯝ ꯄꯨꯔꯒ ꯂꯥꯛꯑꯣ ꯄꯥꯔꯠꯅ꯭ꯔ ꯌꯥꯎꯕ ꯍꯦꯟꯟ ꯄꯥꯔꯠꯅ꯭ꯔ ꯌꯥꯎꯕꯅ ꯍꯦꯟꯅ ꯅꯨꯡꯉꯥꯏꯕꯅꯦ ꯃꯤꯗꯤ ꯐꯦꯃꯤꯂꯤꯁꯨ ꯂꯥꯛꯑꯦ ꯃꯤꯗꯤ ꯄꯥꯔꯠꯅꯔ ꯂꯩꯁꯥ ꯄꯥꯈꯪ ꯀꯣ ꯄꯥꯔꯠꯅꯔ ꯄꯨꯔꯒ ꯂꯥꯛꯑꯣ ꯄꯥꯔꯠꯟ ꯄꯨꯗ꯭ꯔꯗꯤ ꯑꯃꯨꯛꯀ ꯅꯨꯡꯉꯥꯏꯔꯣꯏ ꯅꯪꯀꯣ ꯄꯥꯔꯠꯅꯔꯁꯨ ꯄꯨꯔꯛꯑꯣ ꯆꯥꯅꯤꯡꯉꯥꯏ ꯊꯛꯅꯤꯡꯉꯥꯏꯁꯨ ꯑꯗꯨꯒꯤ ꯄꯨꯔꯣ ꯍꯥꯏꯕꯕꯨꯗꯤ ꯈꯔ ꯄꯨꯔꯣ ꯑꯗꯨ ꯔꯦꯁꯇꯨꯔꯦꯟ ꯗꯨꯀꯥꯟꯒꯨꯝꯕꯁꯨ ꯂꯣꯏꯅ ꯑꯠꯆꯥꯄꯣꯠꯀꯤꯁꯨ ꯆꯥꯅꯤꯡꯉꯥꯏ ꯊꯛꯅꯤꯡꯉꯥꯏꯒꯤꯁꯨ ꯂꯣꯏꯅ ꯐꯪꯗꯤ ꯐꯪꯕꯅꯦ ꯑꯗꯨꯗꯣ ꯂꯣꯏꯅ ꯑꯦꯕꯥꯏꯂꯦꯕꯜ ꯑꯣꯏꯕꯅꯦ ꯑꯗꯨ ꯅꯈꯣꯏꯅ ꯀꯔꯤꯝꯇ ꯄꯨꯔꯛꯇ꯭ꯔꯁꯨ ꯌꯥꯏ ꯅꯈꯣꯏꯅ ꯄꯨꯔꯛꯀꯦꯁꯨ ꯄꯨꯔꯛꯄꯁꯨ ꯑꯊꯤꯡꯕꯗꯤ ꯂꯩꯇꯦ ꯃꯈꯣꯏꯗꯗꯤ ꯔꯦꯁꯇꯨꯔꯦꯟ ꯈꯔꯗꯤ ꯄꯣꯠ ꯆꯩ ꯄꯨꯕ ꯌꯥꯗꯦ ꯈꯣꯠꯇꯦ ꯑꯊꯤꯡꯕ ꯂꯩꯅ ꯃꯈꯣꯏꯗꯗꯤ ꯑꯗꯨ ꯂꯩꯇꯦ ꯑꯗꯨꯒꯨꯝꯕꯗꯤ ꯂꯣꯏꯅ ꯐꯪꯉꯦꯗ ꯃꯁꯥꯅ ꯄꯨꯔꯥꯒ ꯆꯥꯕ ꯊꯛꯄ ꯃꯁꯥꯅ ꯄꯨꯔꯁꯨ ꯃꯈꯣꯏ ꯊꯤꯡꯕ ꯂꯩꯇꯦ ꯑꯗꯨꯝ ꯀꯨꯁꯤꯅꯦ ꯇꯤꯛꯀꯦꯠ ꯐꯤꯐꯇꯤ ꯃꯤ ꯑꯃꯗ ꯂꯨꯄꯥ ꯌꯥꯡꯈꯩ ꯌꯥꯡꯈꯩ ꯂꯧꯕꯅꯦ ꯑꯥ ꯃꯤ ꯑꯃꯗ ꯂꯨꯄꯥ ꯌꯥꯡꯈꯩ ꯌꯥꯡꯈꯩ ꯂꯧꯑꯦ ꯑꯗꯨꯅ ꯃꯤ ꯑꯅꯤ ꯑꯣꯏꯔꯗꯤ ꯂꯨꯄꯥ ꯆꯥꯃ ꯈꯛꯇꯅꯦ ꯄꯩꯁꯥꯗꯤ ꯌꯥꯝ ꯀꯣꯝꯃꯦ ꯑꯗꯨꯅ ꯑꯗꯨꯝ ꯀꯣꯏꯕ ꯂꯥꯛꯎꯀꯣ ꯑꯣꯀꯦ ꯑꯣꯀꯦ ꯑꯣꯀꯦ ꯌꯥꯝ ꯅꯨꯡꯉꯥꯏꯔꯦ ꯑꯗꯨꯗꯤ ꯑꯗꯨꯝ ꯀꯣꯏꯕ ꯂꯥꯛꯑꯣ ꯊꯝꯃꯒꯦ ꯉꯁꯤꯗꯤ ꯑꯗꯨꯗꯤ ꯍꯣꯏ